ꯀꯩꯊꯦꯜ ꯏꯝꯐꯥꯜꯗ ꯆꯠꯂ ꯄꯣꯠ ꯄꯤꯕ ꯍꯜꯂꯛꯄ ꯄꯣꯠ ꯑꯣꯔꯗꯔ ꯇꯧꯕ ꯑꯗꯒꯤ ꯌꯣꯟꯕ ꯈꯣꯠꯄ ꯆꯠꯄ ꯑꯗꯩ ꯀꯥꯟꯅꯔꯛꯄ ꯄꯩꯁꯥꯗꯨꯅ ꯑꯩꯅ ꯌꯨꯝꯒꯤ ꯊꯕꯛꯇ ꯁꯤꯖꯟꯅꯕ ꯑꯗꯨ ꯑꯗꯒꯤ ꯀꯥꯟꯅꯕ ꯑꯗꯨꯛꯀꯤ ꯃꯇꯤꯛ ꯐꯪꯉꯪ ꯑꯗꯨꯛꯀꯤ ꯃꯇꯤꯛ ꯅꯨꯡꯉꯥꯏ ꯕꯤꯖꯤꯅꯦꯁ ꯍꯥꯏꯕꯁꯦ ꯑꯗꯨꯛꯀꯤ ꯃꯇꯤꯛ ꯀꯥꯟꯅꯩ ꯑꯃ ꯌꯣꯜꯂꯦ ꯑꯃ ꯅꯨꯡꯉꯥꯏ ꯑꯃ ꯌꯣꯜꯂꯦ ꯑꯃꯗ ꯐꯪꯉꯤ ꯑꯗꯨꯛꯀꯤ ꯃꯇꯤꯛ ꯀꯥꯟꯅꯩ ꯑꯗꯨꯕꯨ ꯕꯤꯖꯤꯅꯦꯁ ꯍꯥꯏꯕꯁꯦ ꯑꯗꯨꯛꯀꯤ ꯃꯇꯤꯛ ꯅꯨꯡꯉꯥꯏ ꯌꯣꯡꯆꯥꯛ ꯌꯣꯟꯕ ꯃꯇꯝꯗꯁꯨ ꯑꯗꯨꯛꯀꯤ ꯃꯇꯤꯛ ꯀꯥꯟꯅꯈꯤ ꯑꯃꯃꯝꯗ ꯕꯤꯖꯤꯅꯦꯁ ꯇꯧꯕ ꯃꯇꯝꯗ ꯑꯗꯁꯨ ꯑꯗꯨꯛꯀꯤ ꯃꯇꯤꯛ ꯅꯨꯡꯉꯥꯏ ꯌꯣꯡꯆꯥꯛ ꯃꯣꯔꯦꯗꯒꯤ ꯕꯔꯃꯥꯗꯒꯤ ꯄꯨꯊꯣꯔꯛꯀꯅꯤ ꯃꯣꯔꯦꯗ ꯃꯣꯔꯦꯗꯒꯤ ꯏꯝꯐꯥꯜ ꯏꯝꯐꯥꯜꯗꯒꯤ ꯀꯧꯇꯥ ꯆꯠꯂꯒ ꯑꯗꯨꯝ ꯄ꯭ꯔꯤ ꯑꯣꯔꯗꯔ ꯇꯧꯔꯛꯏ ꯑꯗꯨꯝ ꯄ꯭ꯔꯤ ꯑꯣꯔꯗꯔ ꯍꯜꯂꯛꯏ ꯑꯩ ꯑꯗꯨꯝ ꯄꯣꯠ ꯑꯣꯔꯗꯔ ꯇꯧꯋꯤ ꯂꯧꯋꯤ ꯑꯗꯨꯒ ꯌꯣꯜꯂꯤ ꯈꯣꯠꯂꯦ ꯑꯗꯩ ꯐꯪꯉꯛꯄ ꯄꯩꯁꯥꯅ ꯏꯃꯨꯡ ꯃꯅꯨꯡꯒꯤ ꯑꯃꯑꯃ ꯍꯥꯕꯤ ꯖꯥꯕꯤ ꯂꯥꯡꯉꯤ ꯂꯩ ꯆꯥꯏ ꯑꯗꯨꯛꯀꯤ ꯃꯇꯤꯛ ꯅꯨꯡꯉꯥꯏ ꯌꯣꯟ ꯃꯇꯝꯗꯁꯨ ꯑꯗꯨꯛꯀꯤ ꯃꯇꯤꯛ ꯅꯨꯡꯉꯥꯏ ꯌꯣꯟꯕ ꯃꯇꯝꯗꯁꯨ ꯅꯨꯡꯉꯥꯏꯈꯤ ꯍꯥꯏꯇꯥꯔꯦ ꯑꯗꯨꯅꯁꯨ ꯌꯣꯡꯆꯥꯛ ꯍꯥꯏꯕꯁꯦ ꯑꯗꯨꯛꯀꯤ ꯃꯇꯤꯛ ꯀꯥꯟꯅꯩ ꯑꯇꯣꯞ ꯑꯇꯣꯞꯄ ꯄꯣꯠꯁꯨ ꯕ꯭ꯂꯥꯡꯀꯦꯠ ꯆꯨꯔꯨꯞ ꯆꯅꯥꯏꯁꯨ ꯑꯗꯒꯤ ꯏꯝꯐꯥꯜꯗ ꯊꯥꯏ ꯑꯇꯣꯞꯄ ꯃꯥꯔꯀꯦꯠꯇꯁꯨ ꯑꯩꯅ ꯑꯣꯔꯗꯔ ꯇꯧꯔ ꯑꯇꯣꯞꯄꯗꯁꯨ ꯊꯥꯏ ꯑꯇꯣꯞꯄ ꯃꯇꯝꯗꯁꯨ ꯌꯣꯜꯂꯤ ꯌꯣꯟꯕ ꯃꯇꯝꯗꯁꯨ ꯑꯗꯨꯛꯀꯤ ꯃꯇꯤꯛ ꯅꯨꯡꯉꯥꯏ ꯍꯥꯏꯕꯇꯥꯔꯦ ꯕꯤꯖꯤꯅꯦꯁꯇꯤ ꯑꯗꯨꯛꯀꯤ ꯃꯇꯤꯛ ꯅꯨꯡꯉꯥꯏ ꯃꯍꯩ ꯃꯔꯣꯡꯁꯨ ꯑꯗꯨꯛꯀꯤ ꯃꯇꯤꯛ ꯑꯣꯏꯌꯦ ꯑꯗꯨꯒ ꯑꯗꯨꯛꯀꯤ ꯃꯇꯤꯛ ꯀꯥꯟꯅꯩ ꯌꯣꯜꯂꯤ ꯅꯨꯡꯉꯥꯏ ꯄꯩꯁꯥꯁꯨ ꯏꯟꯀꯝꯁꯨ ꯄ꯭ꯔꯣꯐꯤꯠꯁꯨ ꯌꯥꯝ ꯋꯥꯡꯉꯤ ꯄꯩꯁꯥꯁꯨ ꯌꯥꯝ ꯀꯥꯔꯛꯏ ꯀꯥꯟꯅꯕꯒꯤ ꯀꯥꯟꯅꯕꯇꯅꯤ ꯑꯗꯨꯅ ꯃꯌꯩ ꯃꯔꯣꯡ ꯊꯥꯕ ꯃꯇꯝꯗ ꯑꯗꯨꯛꯀꯤ ꯃꯇꯤꯛ ꯐꯖꯅ ꯍꯣꯠꯅꯕꯤꯕ ꯑꯗꯨꯛꯀꯤ ꯃꯇꯤꯛ ꯊꯥꯕꯤꯕ ꯌꯣꯟꯕꯤꯕ ꯑꯩꯈꯣꯏꯒꯤ ꯏꯊꯧꯅꯤ ꯑꯩꯈꯣꯏ ꯕꯤꯖꯤꯅꯦꯁ ꯍꯥꯏꯕꯁꯤꯗꯤ ꯑꯩꯈꯣꯏꯒꯤ ꯑꯄꯥꯝꯕꯅꯤ ꯑꯄꯥꯝꯕꯅꯤ ꯑꯩꯈꯣꯏꯒꯤ ꯄꯨꯛ ꯊꯜꯂꯤꯃꯤ ꯆꯥꯔꯤꯃꯤ ꯈꯣꯠꯂꯤꯃꯤ ꯅꯨꯡꯉꯥꯏꯔꯤꯃꯤ ꯑꯗꯨꯛꯀꯤ ꯃꯇꯤꯛ